ꯑꯥ ꯍꯜꯂꯛꯑꯕꯣ ꯄꯣꯠ ꯂꯩꯌꯦ ꯄꯣꯠ ꯀꯌꯥ ꯄꯥꯝꯕ ꯉꯥꯏꯍꯥꯛꯇꯪ ꯂꯩꯔꯒ ꯂꯥꯛꯄꯤꯌꯨ ꯑꯗꯨ ꯅꯣꯏꯒꯤ ꯑꯄꯥꯝꯕ ꯁꯨꯛ ꯄꯥꯝꯃꯤ ꯕꯣꯇꯟ ꯁꯨꯛ ꯄꯥꯝꯃꯤꯗꯣ ꯍꯥꯏꯔꯛꯑꯗꯤ ꯐꯅ ꯐꯕ ꯑꯩꯒꯤꯗ ꯂꯩꯔꯤꯕ꯭ꯔꯥ ꯂꯤꯇꯔꯗ ꯐꯤꯐꯇꯤꯗ ꯊꯥꯔꯤꯌꯦ ꯎꯝ ꯑꯗꯣ ꯄꯨꯂꯞ ꯕꯣꯇꯟ ꯐꯤꯐꯇꯤꯒꯨꯝꯕ ꯐꯣꯔꯇꯤꯒꯨꯝꯕ ꯂꯧꯔꯒꯗꯤ ꯈꯔ ꯇꯥꯊꯣꯛ ꯇꯥꯁꯤꯟ ꯑꯄꯨꯟꯕ ꯈꯔ ꯇꯧꯕ ꯌꯥꯏ ꯑꯗꯣ ꯕꯣꯇꯜ ꯑꯃ ꯑꯅꯤ ꯂꯧꯕꯒꯤꯗꯤ ꯇꯥꯕ ꯌꯥꯗꯦ ꯎꯝ ꯍꯣꯏ ꯗꯣ ꯂꯥꯛꯑꯀꯥꯟꯗ ꯇꯥꯊꯣꯛ ꯇꯥꯁꯤꯟꯗꯣ ꯑꯗꯨꯝ ꯇꯧꯅꯔꯁꯤ ꯑꯩꯈꯣꯏꯁꯎ ꯈꯔ ꯅꯪꯅ ꯄꯨꯂꯞꯇꯣ ꯑꯗꯨꯝ ꯂꯧꯕꯅꯤꯅ ꯈꯔ ꯑꯗꯨꯝ ꯌꯦꯡꯖꯔꯒꯦ

ꯎꯝ ꯂꯧꯢ ꯂꯧꯢ ꯑꯗꯨꯅꯕꯨ ꯑꯩꯅ ꯌꯦꯡꯒꯦ ꯍꯥꯏꯔꯤꯅꯤ ꯅꯠꯇ꯭ꯔꯗꯤ ꯑꯩ ꯍꯥꯏꯔꯔꯣꯏ ꯍꯣꯏ ꯍꯣꯏ ꯑꯗꯨꯝ ꯎꯝ ꯏꯅꯥꯎꯅ ꯑꯗꯨꯝ ꯑꯩꯒꯤ ꯄꯣꯠꯇꯣ ꯐꯕꯅꯤꯅ ꯑꯦ ꯃꯥꯏꯗꯤ ꯐꯩ ꯈꯣꯠꯇꯦ ꯑꯗꯩ ꯁꯨꯃꯥꯏ ꯇꯧꯏꯗꯣ ꯃꯤꯅ ꯍꯪꯉꯛꯑꯀꯥꯟꯗꯁꯨ ꯑꯗꯨꯝ ꯍꯥꯏꯕꯤꯔꯣ ꯑꯗꯨ ꯂꯩꯕ ꯍꯥꯏꯁꯦ ꯈꯤꯇꯪ ꯆꯦꯛꯁꯟꯕꯅꯗꯤ ꯐꯩ ꯇꯝꯕ ꯉꯝꯗꯦ ꯑꯩꯅ ꯐꯥꯔꯣꯏ ꯍꯥꯏꯅꯤ ꯑꯃꯨꯛ ꯐꯥꯔꯣ ꯄꯩꯁꯥ ꯑꯃꯨꯛ ꯇꯤꯡꯅꯤ ꯑꯩꯅꯅꯤꯃꯨ ꯑꯃꯨꯛ ꯍꯥꯏꯅꯤ ꯑꯗꯨꯗꯤ ꯑꯩꯈꯣꯏꯒꯤ ꯈꯤꯇꯪ ꯍꯥꯟꯅꯗꯒꯤ ꯍꯧꯖꯤꯛꯅ ꯈꯤꯇꯪ ꯆꯦꯛꯁꯟꯅ ꯄꯨꯕ ꯈꯣꯠꯄ ꯇꯧꯗ꯭ꯔꯒꯗꯤ ꯃꯩꯔꯥ ꯄꯥꯏꯕꯤ ꯃꯌꯥꯝꯁꯤꯅꯕꯨ ꯊꯤꯡꯅꯤ ꯃꯝꯂꯤ ꯃꯝꯂꯤꯕꯩꯗꯨꯗ ꯑꯩꯅ ꯑꯗꯨꯝ ꯍꯥꯏꯔꯛꯑꯒꯦ ꯇꯥꯏꯃꯤꯡꯗꯣ ꯃꯣꯏꯒꯤ ꯏꯔꯥꯡꯒꯤ ꯄ꯭ꯔꯣꯒ꯭ꯔꯥꯝ ꯂꯩꯔꯒꯁꯨ ꯑꯗꯨꯒ ꯁꯤꯒꯤ ꯇꯥꯏꯃꯤꯡꯁꯤꯗ ꯁꯤ ꯁꯨꯃꯥꯏꯅ ꯏꯔꯥꯡ ꯂꯩ ꯁꯤꯒꯤ ꯇꯥꯏꯃꯤꯡꯁꯤꯗ ꯂꯥꯛꯎ ꯍꯥꯏꯕꯗꯣ ꯈꯪꯅ ꯀꯣ ꯏꯅꯥꯎꯗ ꯍꯥꯏꯔꯛꯑꯒꯦ ꯑꯗꯨꯒ ꯂꯧꯕ ꯈꯣꯠꯄꯗꯣ ꯏꯅꯥꯎꯗꯪ ꯂꯥꯛꯀꯗꯣꯏꯔꯣ ꯑꯇꯩꯗꯤ ꯂꯥꯛꯑꯣꯏꯗ꯭ꯔꯣ

ꯎꯝ ꯑꯗꯨꯅ ꯐꯒꯗꯣꯏꯅꯦ ꯒꯥꯔꯤ ꯑꯆꯧꯕꯗꯨꯗ ꯑꯩꯁꯨ ꯍꯥꯏꯒꯦ ꯇꯧꯕꯅꯤ ꯑꯆꯧꯕꯗ ꯂꯥꯛꯑꯒꯗꯤ ꯄꯣꯠꯇꯨ ꯎꯗ꯭ꯔꯦꯗꯅ ꯒꯥꯔꯤ ꯃꯆꯥꯗꯨꯗ ꯂꯥꯛꯑꯒꯗꯤ ꯑꯗꯨꯝ ꯈꯪꯗꯣꯏꯅꯤ ꯄꯣꯠꯁꯦ ꯍꯧꯖꯤꯛꯇꯤ ꯑꯁ ꯍꯥꯟꯅꯒ ꯌꯥꯝ ꯃꯥꯟꯅꯗ꯭ꯔꯦꯗ ꯍꯥꯟꯅꯗꯤ ꯄꯪꯌꯥꯗ ꯌꯥꯅꯕꯅꯤ ꯐꯣꯡꯅ ꯑꯗꯩ ꯍꯧꯖꯤꯛꯇꯤ ꯈꯤꯇꯪ ꯆꯦꯛꯁꯜꯍꯧꯗ꯭ꯔꯒꯗꯤ ꯐꯔꯛ ꯇꯥꯔꯦ ꯂꯧꯕ ꯂꯥꯛꯑꯒ ꯁꯣꯝꯗ ꯐꯥꯗꯅ ꯑꯩꯉꯣꯟꯗ ꯀꯩꯅꯣ ꯇꯧꯏ ꯕꯦꯔꯥ ꯀꯥꯏ ꯍꯣꯏ ꯍꯣꯏ ꯑꯩ ꯑꯗꯨꯝ ꯇꯧꯖꯔꯛꯑꯒꯦ ꯊꯝꯃꯒꯦ